ꯍꯜꯂꯣ ꯉꯥ ꯌꯣꯟꯐꯝꯅꯦ ꯀꯔꯤ ꯀꯔꯤ ꯉꯥ ꯄꯥꯝꯕꯤꯕꯒꯦ ꯎꯝ ꯀꯦ ꯖꯤ ꯀꯌꯥ ꯀꯌꯥ ꯇꯥꯕ ꯑꯣꯏꯗꯣꯏꯅꯣ ꯑꯆꯧ ꯑꯆꯧꯕꯁꯨ ꯂꯩ ꯑꯪ ꯉꯥ ꯃꯆꯥꯗꯁꯨ ꯂꯩ ꯐꯪꯉꯤꯕꯅ ꯉꯥꯈꯥꯒꯨꯝꯕ ꯐꯥꯕꯧꯉꯥꯒꯨꯝꯕ ꯎꯝ

ꯇꯨꯡꯍꯟꯕꯤ ꯃꯆꯥꯁꯨ ꯐꯪꯒꯅꯤ ꯑꯣ ꯌꯣꯛꯅꯕ ꯑꯣ ꯑꯣ ꯌꯣꯛꯅꯕ ꯑꯣꯏꯔꯗꯤ ꯁꯣꯝꯕ ꯂꯥꯛꯀꯗꯕ ꯌꯧꯔꯛꯑꯀꯥꯟꯗ ꯁꯣꯝꯒ ꯑꯗꯨꯝ ꯐꯥꯃꯤꯟꯅꯕ ꯇꯥꯔꯅꯤ ꯌꯣꯡꯃꯤꯟꯅꯔꯁꯤ ꯑꯗꯨꯃꯥꯏꯅ ꯎꯝ ꯑꯥ ꯑꯆꯧꯕꯗꯨꯅ ꯑꯩ ꯍꯧꯖꯤꯛ ꯐꯥꯖꯔꯒꯦ ꯍꯣꯔꯦꯟ ꯀꯔꯝꯀꯥꯟꯗ ꯂꯥꯛꯄꯤꯒꯗꯣꯏꯅꯣ ꯑꯣ ꯑꯗꯨꯗꯅ ꯌꯣꯛ ꯁꯣꯝ ꯌꯧꯔꯛꯑꯀꯥꯟꯗ ꯌꯣꯛꯀꯗꯕꯗꯨꯅ ꯐꯥꯃꯤꯟꯅꯔꯁꯦ ꯑꯗꯨꯒ ꯉꯥꯁꯦ ꯑꯆꯧꯕꯗꯤ ꯄꯣꯔꯣꯝꯒꯨꯝꯕꯁꯨ ꯂꯩꯌꯦ ꯄꯣꯔꯣꯝꯒꯨꯝꯕꯁꯤ ꯄꯥꯝꯕꯤꯕ꯭ꯔꯣ ꯄꯣꯔꯣꯝꯁꯦ ꯀꯦ ꯖꯤ ꯑꯃ ꯇꯥꯕ ꯂꯩ ꯈ꯭ꯋꯥꯏꯗꯒꯤ ꯌꯥꯝꯗꯕꯗ ꯀꯦ ꯖꯤ ꯑꯃ ꯈ꯭ꯋꯥꯏꯗꯒꯤ ꯌꯥꯝꯕꯗ ꯀꯦ ꯖꯤ ꯑꯅꯤꯃꯈꯥꯏꯃꯨꯛꯁꯦ ꯎꯝ ꯑꯇꯩ ꯑꯇꯩ ꯉꯥ ꯑꯗꯨ ꯂꯩꯌꯦ ꯀꯔꯝ ꯑꯇꯩ ꯉꯥ ꯂꯩ ꯄꯥꯝꯃꯒꯁꯨ ꯑꯗꯨꯝ ꯍꯥꯏꯕꯤꯔꯛꯑꯣ ꯉꯥꯁꯦ ꯎꯝ ꯕꯦꯂꯨꯉꯥ ꯎꯀꯥꯕꯤ ꯎꯀꯥꯕꯤꯁꯨ ꯂꯩ ꯑꯗꯒꯤ ꯅꯥꯄꯤꯆꯥꯕꯤꯁꯨ ꯅꯥꯄꯤꯆꯥꯕꯤꯗꯤ ꯌꯥꯝꯅ ꯆꯥꯎꯔꯦ ꯑꯪ ꯑꯪ ꯑꯗꯨ ꯑꯗꯨꯁꯨ ꯂꯩ

ꯍꯣꯏ ꯑꯁꯤꯗꯤ ꯆꯥꯒꯗꯕ ꯅꯠꯇ꯭ꯔꯣ ꯆꯥꯒꯗꯕꯗꯨꯗꯤ ꯑꯩ ꯍꯧꯖꯤꯛ ꯐꯥꯔꯝꯃꯒꯦ ꯑꯩꯈꯣꯏꯒꯤ ꯑꯩꯈꯣꯏ ꯁꯤꯗ ꯂꯩꯕ ꯉꯥꯒꯩ ꯑꯪ ꯉꯥꯁꯦ ꯈꯤꯇꯪ ꯄꯨꯡꯀꯛ ꯆꯥꯎꯕꯗꯒꯤ ꯑꯗꯨꯝ ꯑꯥ ꯑꯆꯧꯕꯕꯣꯛ ꯑꯗꯨꯝ ꯐꯥꯔꯝꯃꯒꯦ ꯑꯣ ꯇꯨꯡꯍꯟꯕꯤꯁꯦ ꯌꯣꯛꯀꯗꯕ ꯃꯆꯥ ꯃꯆꯥꯗꯨꯗꯤ ꯍꯣꯔꯦꯟ ꯐꯥꯔꯁꯤ ꯑꯆꯧꯕ ꯑꯆꯧꯕ ꯐꯥꯔꯝꯃꯣ ꯍꯥꯏꯕ꯭ꯔꯣ ꯎꯝ ꯉꯥꯆꯤꯛꯀꯨꯝꯕꯗꯤ ꯄꯥꯝꯕꯤꯗꯕ꯭ꯔꯣ ꯉꯥꯆꯤꯛ ꯄꯨꯡꯀꯛ ꯆꯥꯎꯕꯗꯒꯤ ꯉꯥꯆꯤꯛꯇꯤ ꯃꯔꯨꯝ ꯌꯥꯎꯕꯁꯨ ꯌꯥꯎꯔꯦꯕ ꯑꯗꯨꯅ ꯃꯔꯨꯝ ꯌꯥꯎꯕꯗꯨꯁꯨ ꯐꯥꯔꯝꯃꯒꯦ ꯑꯇꯩ ꯉꯥ ꯁꯣꯝꯅ ꯄꯥꯝꯕꯤꯕ ꯉꯥꯒ ꯂꯩꯕ꯭ꯔꯣ ꯑꯩꯈꯣꯏ ꯁꯤꯗ ꯂꯩꯕ ꯉꯩꯒꯩꯁꯦ ꯈꯔ ꯈꯔ ꯐꯥꯔꯝꯃꯒꯦ ꯑꯗꯨꯗꯤ ꯑꯩꯈꯣꯏꯒꯤ ꯑꯦꯗ꯭ꯔꯦꯁꯁꯦ ꯇꯦꯛꯆꯝ ꯕꯖꯥꯔꯗꯒꯤ ꯈꯤꯇꯪꯕꯨꯗꯤ ꯆꯪꯉꯦꯕ ꯂꯩꯔꯛꯁꯦ ꯑꯩꯈꯣꯏ ꯉꯥ ꯐꯥꯝ ꯂꯩꯐꯝꯁꯦ ꯑꯗꯣ ꯁꯣꯝꯅ ꯂꯥꯛꯑꯝꯗꯥꯏꯗ ꯀꯣꯜ ꯇꯧꯕꯤꯔꯛꯑꯣ ꯑꯩ ꯇꯦꯛꯆꯝ ꯕꯖꯥꯔꯗ ꯉꯥꯏꯔꯒ ꯂꯩꯔꯝꯃꯒꯦ ꯍꯣꯏ ꯑꯗꯣ ꯋꯥꯆꯞꯇꯕꯨꯗꯤ ꯂꯣꯀꯦꯁꯟꯕꯨꯗꯤ ꯁꯤꯌꯔꯕꯨꯗꯤ ꯇꯧꯔꯛꯀꯦꯕ ꯑꯗꯣ ꯍꯣꯔꯦꯟ ꯈꯪꯗ꯭ꯔꯒꯗꯤ ꯗꯨꯀꯥꯟꯒꯨꯝꯕꯗ ꯍꯪꯉꯒꯁꯨ ꯑꯗꯨꯝ ꯈꯪꯒꯅꯤ ꯐꯥꯝ ꯆꯥꯎꯅ ꯇꯧꯔꯒ ꯂꯩꯕꯅꯤꯅ ꯉꯥꯒꯤ ꯐꯥꯝ ꯍꯥꯏꯔꯒ ꯑꯗꯨꯝ ꯈꯪꯒꯅꯤ ꯃꯤꯡꯅ ꯃꯤꯉꯣꯟꯗ ꯍꯪꯕꯗ ꯑꯗꯨꯝ ꯍꯥꯏꯔꯛꯀꯅꯤ ꯍꯣꯏ ꯑꯩ ꯐꯥꯔꯒ ꯊꯝꯃꯝꯃꯒꯦ ꯑꯗꯣ ꯍꯣꯔꯦꯟ ꯂꯥꯛꯑꯝꯗꯥꯏꯗ ꯀꯣꯜ ꯇꯧꯕꯤꯔꯛꯑꯣ ꯑꯣ ꯌꯥꯝ ꯅꯨꯡꯉꯥꯏꯖꯔꯦ